ꯏꯃꯨꯡ ꯑꯃꯗ ꯅꯨꯄꯥ ꯅꯨꯄꯤ ꯑꯃꯁꯨꯡ ꯒꯤ ꯊꯧꯗꯥꯡ ꯑꯁꯤ ꯌꯥꯝꯅ ꯗꯔꯀꯥꯔ ꯑꯣꯏ ꯃꯔꯝꯗꯤ ꯏꯃꯨꯡ ꯑꯃ ꯌꯨꯝ ꯑꯃ ꯐꯦꯃꯤꯂꯤ ꯑꯃ ꯄꯥꯟꯕ ꯃꯇꯝꯗ ꯅꯨꯄꯥ ꯅꯨꯄꯤ ꯑꯅꯤꯗꯨꯒꯤ ꯌꯥꯝꯅ ꯊꯧꯗꯥꯡ ꯆꯥꯎꯅ ꯂꯩ ꯑꯃꯁꯨꯡ ꯅꯨꯄꯥ ꯅꯨꯄꯤ ꯑꯅꯤꯁꯤ ꯃꯥꯟꯅꯗ꯭ꯔꯒꯗꯤ ꯌꯨꯝ ꯄꯥꯟꯕꯒꯤ ꯌꯥꯝꯅ ꯑꯋꯥꯕ ꯑꯣꯏ ꯑꯃꯁꯨꯡ ꯅꯨꯄꯥ ꯑꯗꯨꯅ ꯃꯇꯤꯛ ꯆꯥꯅ ꯁꯦꯟꯗꯣꯡ ꯂꯝꯕꯤ ꯄꯨꯁꯤꯜꯂꯛꯇ꯭ꯔꯒꯗꯤ ꯅꯨꯄꯤ ꯑꯗꯨꯅ ꯁꯤꯟꯕ ꯊꯨꯡꯕꯗ ꯋꯥꯏ ꯃꯔꯝ ꯑꯗꯨꯅ ꯅꯨꯄꯤꯅꯁꯨ ꯌꯥꯝꯅ ꯃꯥꯒꯤ ꯅꯨꯄꯥꯒꯤ ꯄꯨꯁꯤꯜꯂꯛꯄ ꯉꯥꯏꯗ꯭ꯔꯒꯁꯨ ꯃꯥꯒꯤ ꯇꯧꯐꯝ ꯊꯣꯛꯄ ꯈꯔꯗꯤ ꯁꯨꯔꯒ ꯅꯣꯝꯃꯒ ꯈꯤꯇꯪ ꯑꯣꯏꯁꯨ ꯐꯪꯖꯔꯒ ꯑꯉꯥꯡ ꯅꯨꯄꯤ ꯌꯦꯡꯁꯤꯟꯗꯅ ꯂꯩꯕꯁꯤ ꯌꯥꯝꯅ ꯗꯔꯀꯥꯔ ꯑꯣꯏ